ꯍꯜꯂꯣ

ꯑꯩ ꯏꯆꯦꯗ ꯀꯩꯅꯣ ꯈꯔ ꯑꯗꯨꯝ ꯍꯪꯒꯦ ꯇꯧꯕ ꯏꯁꯀꯤꯟ ꯀꯤꯌꯥꯔꯒꯤ ꯄ꯭ꯔꯗꯛ ꯈꯔꯒꯤꯗꯨꯝ ꯀꯩ ꯀꯩ ꯀꯃꯥꯏ ꯇꯧꯕ ꯌꯥꯏ ꯑꯗꯨꯝ ꯍꯪꯅꯤꯡꯕ ꯑꯗꯨ ꯂꯩꯕ ꯈꯣꯠꯄꯒꯤ ꯑꯩ ꯂꯧꯒꯦ ꯍꯥꯏꯕ ꯑꯗꯣ ꯀꯃꯥꯏ ꯇꯧꯒꯦ ꯏꯆꯦꯗ ꯑꯣꯏꯅ ꯍꯪꯅꯤꯡꯕ ꯑꯗꯨꯒꯤ ꯐꯣꯟ ꯇꯧꯔꯛꯑꯝꯕꯅꯤ

ꯍꯌꯦꯡ ꯑꯣꯏꯅ ꯂꯥꯛꯑꯒꯦ ꯑꯗꯣ ꯑꯩꯅ ꯏꯆꯦꯗꯒꯤ ꯑꯗꯨꯝ ꯏꯁꯀꯤꯟ ꯗ꯭ꯔꯥꯏ ꯑꯣꯏꯕ ꯈꯣꯠꯄ ꯑꯗꯨꯒꯨꯝꯕꯒꯤ ꯑꯩꯅ ꯌꯦꯡꯅꯤꯡꯕ ꯑꯗꯨ ꯌꯦꯡꯉꯁꯤ ꯏꯆꯦꯗ ꯑꯗꯨꯝ ꯍꯪꯉꯒ ꯀꯃꯥꯏ ꯇꯧꯕꯅꯣ ꯈꯣꯠꯄꯅꯣꯗꯣ ꯑꯗꯣ ꯍꯌꯦꯡ ꯑꯣꯏꯅ ꯑꯩ ꯂꯥꯛꯑꯒꯦ ꯍꯣꯏ ꯍꯣꯏ ꯊꯝꯖꯔꯒꯦ